ꯌꯨꯇ꯭ꯌꯨꯠ ꯌꯨꯇ꯭ꯌꯨꯞ ꯅꯠꯇ꯭ꯔꯒ ꯇꯤ ꯚꯤ ꯄ꯭ꯔꯣꯒ꯭ꯔꯥꯝꯗ ꯑꯩꯅ ꯈ꯭ꯋꯥꯏꯗꯒꯤ ꯄꯥꯝꯅ ꯌꯦꯡꯖꯕ ꯆꯦꯟꯅꯦꯜꯗꯤ ꯆꯥꯕꯗ ꯉꯥꯎꯖꯕ ꯃꯩꯇꯩ ꯃꯨꯛꯕꯥꯡ ꯀꯤꯃꯤ ꯚꯥꯔꯠ ꯏꯇꯤꯡ ꯑꯁꯤ ꯃꯈꯜ ꯃꯌꯥꯝ ꯑꯃ ꯁꯤꯗꯒꯤ ꯑꯗꯨꯝ ꯌꯦꯡꯉꯦ ꯑꯗꯨꯕꯨ ꯃꯔꯤꯁꯤꯅ ꯈꯔ ꯑꯩꯅ ꯄꯥꯝꯅ ꯌꯦꯡꯖꯕꯅꯤ ꯑꯗꯨ ꯑꯩꯈꯣꯏ ꯃꯩꯇꯩꯒꯤꯗ ꯆꯥꯕꯗ ꯉꯥꯎꯖꯕ ꯃꯩꯇꯩ ꯃꯨꯛꯕꯥꯡꯁꯤꯅ ꯃꯣꯏꯒꯤ ꯉꯥ ꯊꯣꯡꯕꯒꯤ ꯏꯁꯇꯥꯏꯜ ꯃꯈꯜ ꯃꯈꯜ ꯑꯗꯨꯒ ꯌꯦꯟ ꯊꯣꯡꯕꯒꯤ ꯏꯁꯇꯥꯏꯜ ꯎꯇꯤ ꯊꯣꯡꯕ ꯆꯒꯦꯝ ꯄꯣꯝꯕ ꯁꯤꯒꯨꯝꯕ ꯃꯈꯜ ꯃꯈꯜ ꯃꯌꯥꯝꯁꯦ ꯃꯣꯏꯗꯒꯤ ꯑꯗꯨꯝ ꯇꯝꯃꯒ ꯍꯩꯌꯦ ꯑꯗꯨ ꯍꯩꯖꯔꯦ ꯑꯗꯨꯒ ꯀꯣꯔꯤꯌꯥꯒꯤ ꯃꯣꯏ ꯑꯩꯈꯣꯏꯅ ꯆꯠꯂꯨꯕ ꯉꯝꯗꯕꯅꯤꯅ ꯀꯣꯔꯤꯌꯥꯒꯤ ꯃꯣꯏ ꯅꯨꯗꯜꯁ ꯍꯧꯕꯒꯤ ꯏꯟꯁꯇꯥ ꯑꯗꯨꯗꯩ ꯀꯤꯝꯆꯤ ꯁꯦꯝꯕ ꯀꯩꯀꯩ ꯑꯗꯨ ꯑꯗꯨꯝ ꯑꯩꯈꯣꯏꯅ ꯃꯣꯏꯗꯒꯤ ꯌꯦꯡꯉꯒ ꯇꯝꯃꯤ